ꯀꯣꯁꯄ꯭ꯂꯦꯒꯤ ꯃꯇꯥꯡ ꯑꯩꯈꯣꯏꯒꯤ ꯀꯣꯁꯄ꯭ꯂꯦ ꯇꯧꯔꯛꯄ ꯃꯇꯝꯗ ꯁꯤꯂꯛꯄ ꯃꯇꯝꯗ ꯑꯩꯈꯣꯏꯒꯤ ꯇꯥꯏꯃꯤꯡꯁꯦ ꯄꯨꯡ ꯁꯤꯗ ꯂꯥꯛꯑꯣ ꯍꯥꯏꯕ ꯇꯥꯏꯃꯤꯡꯁꯦ ꯑꯩꯈꯣꯏꯅ ꯀꯩ ꯍꯥꯏꯅꯤ ꯑꯗꯨꯝ ꯗꯤꯜ ꯂꯦꯜꯂꯒ ꯑꯗꯨꯝ ꯂꯥꯛꯅꯤꯡꯕꯣꯏ ꯂꯥꯛꯅꯤꯡꯗꯕꯣꯏ ꯇꯧꯕ ꯃꯇꯝꯗ ꯄꯨꯡ ꯃꯥꯄꯟꯗ ꯍꯥꯏꯈꯤꯕ ꯄꯣꯠꯁꯦ ꯍꯦꯛ ꯄꯨꯡ ꯇꯔꯥꯗ ꯂꯥꯛꯄꯒꯨꯝꯕ ꯄꯨꯡ ꯇꯔꯥꯃꯥꯊꯣꯏꯗ ꯂꯥꯛꯄꯒꯨꯝꯕ ꯇꯧꯋꯦ ꯑꯗꯨꯒ ꯑꯩꯈꯣꯏꯒꯤ ꯒ꯭ꯔꯨꯞꯁꯨ ꯄꯨꯂꯞ ꯒ꯭ꯔꯨꯞ ꯑꯃꯗ ꯄꯨꯂꯞ ꯑꯩꯈꯣꯏꯅ ꯁꯤ ꯄꯨꯡꯁꯤꯗ ꯂꯥꯛꯀꯗꯕꯅꯤ ꯍꯥꯏꯕ ꯃꯇꯝꯗ ꯍꯦꯛ ꯂꯥꯛꯇꯕꯒꯨꯝꯕ ꯑꯗꯒꯤ ꯑꯣꯔꯒꯅꯥꯏꯖꯔꯁꯤꯡꯗꯁꯨ ꯑꯈꯣꯏꯅ ꯁꯤꯜꯂꯤꯕ ꯍꯥꯏꯗꯤ ꯃꯅꯨꯡꯁꯤꯗꯁꯨ ꯑꯩꯈꯣꯏꯒꯤ ꯑꯃꯒ ꯑꯃꯒ ꯑꯈꯣꯏꯒꯤ ꯄꯥꯎꯁꯦ ꯐꯥꯎꯅꯗꯕꯅꯤꯅ ꯍꯥꯏꯗꯤ ꯑꯃꯅ ꯁꯤꯃ ꯅꯪꯅ ꯑꯩꯅ ꯁꯤꯒꯤ ꯇꯤꯀꯦꯠꯀꯤ ꯁꯦꯛꯁꯟꯅ ꯅꯪꯅ ꯄꯥꯏꯔꯛꯑꯣ ꯑꯗꯒꯤ ꯑꯃꯅ ꯍꯣꯁ ꯑꯣꯏꯔꯣ ꯍꯥꯏꯕ ꯃꯇꯝꯗ ꯍꯥꯏꯅꯒꯗꯕ ꯃꯇꯝꯁꯦ ꯂꯩꯇꯕꯅꯤꯅ ꯑꯩꯈꯣꯏꯒꯤ ꯑꯃꯒ ꯑꯃꯒ ꯃꯔꯩ ꯌꯦꯠꯅꯔꯛꯄ ꯈꯠꯅ ꯆꯩꯅꯔꯛꯄ ꯃꯌꯥꯝ ꯑꯃ ꯊꯣꯛꯑꯦ ꯑꯗꯨꯒ ꯑꯈꯣꯏꯒꯤ ꯀꯩꯅꯣꯒꯤ ꯀꯝꯄꯤꯇꯤꯁꯟꯒꯤ ꯀ ꯍꯥꯏꯒꯤ ꯀꯣꯁꯇ꯭ꯌꯨꯝꯒꯤ ꯃꯇꯥꯡꯗ ꯍꯥꯏꯔꯒꯁꯨ ꯑꯩꯈꯣꯏꯒꯤ ꯀꯣꯁꯇ꯭ꯌꯨꯝꯁꯦ ꯐꯨꯜꯗ ꯁꯦꯜꯂꯛꯄꯃꯛ ꯑꯣꯏꯔꯒꯁꯨ ꯌꯥꯝ ꯐꯕ ꯑꯗꯨꯒ ꯐꯨꯟꯗ ꯁꯦꯠꯄꯁꯦ ꯁꯨꯛ ꯐꯪ ꯐꯉꯛꯇꯦ ꯑꯗꯒꯤ ꯃꯣꯏꯅ ꯇꯧꯔꯤꯕ ꯃꯣꯏꯒꯤ ꯄ꯭ꯔꯦꯛꯇꯤꯁ ꯁꯤꯡꯁꯤꯁꯨ ꯑꯗꯨꯛꯀꯤ ꯃꯇꯤꯛ ꯌꯥꯝꯅ ꯂꯣ ꯍꯥꯏꯗꯤ ꯄꯨꯡꯒ ꯆꯥꯅꯗꯦ ꯃꯇꯝꯒ ꯁꯨꯛꯆꯥ ꯆꯥꯅꯗꯕ ꯍꯥꯏꯇꯥꯔꯦ ꯑꯗꯒꯤ ꯀꯝꯄꯤꯇꯤꯁꯟ ꯇꯧꯔꯒꯁꯨ ꯑꯈꯣꯏꯒꯤ ꯃꯇꯝ ꯆꯥꯅ ꯂꯥꯛꯑꯣ ꯍꯥꯏꯕ ꯃꯇꯝꯗ ꯍꯦꯛ ꯂꯥꯛꯇꯕꯒꯨꯝꯕ ꯑꯗꯨꯃꯥꯏꯅ ꯁꯤꯒꯨꯝꯕ ꯀꯌꯥ ꯑꯃ ꯊꯣꯛꯑꯦ